ꯑꯩꯅ ꯔꯤꯁꯦꯟꯂꯤ ꯑꯩꯈꯣꯏꯒꯤ ꯏ ꯀꯃꯔꯁ ꯋꯦꯞꯁꯥꯏꯠ ꯐ꯭ꯂꯤꯞꯀꯥꯔꯠꯇꯒꯤ ꯑꯩꯅ ꯕꯣꯠꯀꯤ ꯍꯦꯠꯐꯣꯟ ꯑꯃ ꯆꯦꯟꯕꯅꯦ ꯃꯥꯁꯤ ꯃꯥꯒꯤ ꯑꯁꯦꯡꯕ ꯄ꯭ꯔꯥꯏꯁ ꯃꯃꯟꯗꯤ ꯂꯨꯄꯥ ꯂꯤꯁꯤꯡ ꯑꯍꯨꯝ ꯂꯩꯕꯅꯤ ꯑꯗꯣ ꯑꯩꯅ ꯑꯣꯐꯔꯗ ꯂꯨꯄꯥ ꯂꯤꯁꯤꯡ ꯑꯃꯒ ꯆꯥꯇꯔꯦꯠꯇ ꯂꯍꯧꯕꯅꯤ ꯑꯗꯨꯒꯤ ꯍꯦꯠꯐꯣꯟꯗꯣ ꯕꯣꯠꯀꯤ ꯕꯦꯁ ꯍꯦꯠꯁ ꯊꯥꯏꯅ ꯁꯦꯔꯤꯁ ꯑꯃ ꯂꯩꯕꯅꯦ ꯑꯗꯨ ꯍꯦꯠꯐꯣꯟꯗꯣ ꯌꯥꯝ ꯐꯩ ꯍꯥꯏꯇꯥꯔꯦ ꯃꯥꯒꯤ ꯃꯥꯒꯤ ꯈ꯭ꯋꯥꯏꯗꯒꯤ ꯅꯨꯡꯉꯥꯏꯕ ꯍꯥꯏꯕꯕꯨ ꯃꯥꯒꯤ ꯃꯔꯤꯁꯤꯁꯨ ꯌꯥꯝ ꯐꯩ ꯑꯗꯨꯒ ꯃꯤꯒꯤ ꯖꯦꯛꯇꯣ ꯒꯣꯜ ꯄ꯭ꯂꯦꯇꯦꯠ ꯑꯣꯏ ꯑꯗꯨꯒ ꯃꯥꯒꯤ ꯈ꯭ꯋꯥꯏꯗꯒꯤ ꯅꯨꯡꯉꯥꯏꯕ ꯑꯃ ꯍꯥꯏꯔꯒꯗꯤ ꯃꯥꯒꯤ ꯕꯦꯁ ꯀ꯭ꯋꯥꯂꯤꯇꯤꯁꯦ ꯌꯥꯝ ꯐꯩ ꯑꯗꯨ ꯑꯩꯅ ꯍꯧꯖꯤꯛꯀꯤ ꯄꯣꯠꯁꯤ ꯍꯦꯠꯐꯣꯟꯁꯦ ꯁꯤꯖꯤꯟꯅꯔꯤꯁꯤ ꯊꯥ ꯇꯔꯨꯛꯃꯨꯛꯇꯤ ꯁꯨꯔꯦ ꯊꯥ ꯇꯔꯨꯛꯃꯨꯛ ꯁꯨꯔꯛꯄꯁꯤꯗ ꯍꯧꯖꯤꯛꯐꯧꯒꯤ ꯑꯣꯏꯅ ꯑꯦꯅꯤ ꯄ꯭ꯔꯣꯕ꯭ꯂꯦꯝ ꯑꯩ ꯊꯦꯡꯅꯗ꯭ꯔꯤ ꯑꯗꯨꯒ ꯄ꯭ꯔꯗꯛꯇꯣ ꯌꯥꯝ ꯐꯕ ꯑꯣꯏ ꯑꯗꯨꯒ ꯃꯥꯒꯤ ꯐꯖꯕ ꯄꯣꯠ ꯑꯃꯁꯨ ꯍꯥꯏꯔꯒꯗꯤ ꯃꯥꯒꯤ ꯃꯔꯤꯁꯤꯁꯨ ꯀꯜꯂꯦ ꯃꯔꯤꯁꯤ ꯇꯠꯇꯦ ꯑꯗꯨꯅꯤ ꯑꯩꯒꯤ ꯍꯧꯖꯤꯛꯀꯤ ꯑꯦꯛꯁꯄꯤꯔꯤꯌꯦꯟꯁ ꯍꯥꯏꯔꯒꯗꯤ ꯍꯧꯖꯤꯛꯀꯤ ꯍꯦꯟꯐꯣꯟꯗꯨꯅꯦ ꯌꯥꯝ ꯐꯕ ꯄꯣꯠꯑꯃ ꯑꯣꯏ